ꯑꯩꯅ ꯈꯪꯕ ꯒꯣꯕꯔꯃꯦꯟꯒꯤ ꯏꯁꯀꯤꯝꯁꯤꯡꯒꯤ ꯃꯅꯨꯡꯗꯒꯤ ꯑꯍꯥꯟꯕꯗ ꯍꯥꯎꯁꯤꯡ ꯍꯥꯎꯁꯤꯡ ꯑꯁꯤꯅ ꯂꯥꯏꯔꯕ ꯀꯌꯥꯃꯔꯣꯝꯒꯤ ꯃꯌꯨꯝ ꯂꯩꯇꯕꯁꯤꯡꯒꯤ ꯃꯌꯨꯝ ꯁꯥꯗꯨꯅ ꯃꯈꯣꯏꯗ ꯀꯥꯟꯅꯕ ꯄꯤ ꯑꯅꯤꯁꯨꯕꯅ ꯑꯣꯜ ꯑꯦꯖ ꯄꯦꯟꯁꯤꯟ ꯆꯍꯤ ꯍꯨꯝꯐꯨ ꯍꯦꯜꯂꯕ ꯃꯤꯑꯣꯏꯁꯤꯡꯗ ꯒꯣꯕꯔꯃꯦꯟꯅ ꯊꯥꯒꯤ ꯑꯣꯏꯅ ꯈꯔ ꯈꯔ ꯄꯩꯁꯥ ꯄꯤꯔꯤꯕꯁꯤ ꯑꯩꯒꯤ ꯋꯥꯈꯜꯗ ꯃꯁꯤ ꯌꯥꯝꯅ ꯐꯩ ꯍꯥꯏꯅ ꯈꯜꯂꯤ ꯑꯍꯨꯝꯁꯨꯕꯅ ꯄ꯭ꯔꯥꯏꯝ ꯃꯤꯅꯤꯁꯇꯔ ꯍꯦꯜ ꯌꯣꯖꯅꯥ ꯍꯥꯏꯗꯤ ꯂꯥꯏꯔꯕꯁꯤꯡꯗ ꯄ꯭ꯔꯥꯏꯝ ꯃꯤꯅꯤꯁꯇꯔ ꯀꯥꯔꯠ ꯑꯃ ꯄꯤꯔꯦ ꯍꯥꯏꯔꯒ ꯂꯥꯏꯌꯦꯡꯕ ꯉꯝꯗ꯭ꯔꯕ ꯄꯩꯁꯥ ꯀꯌꯥ ꯄꯨꯊꯣꯛꯇꯨꯅ ꯍꯣꯁꯄꯤꯇꯥꯜꯁꯤꯡꯗ ꯐꯦꯁꯤꯂꯤꯇꯤꯁ ꯄꯤꯔꯒ ꯑꯆꯧ ꯑꯆꯧꯕ ꯂꯥꯏꯅꯥ ꯀꯌꯥꯃꯔꯣꯝꯕꯨ ꯂꯥꯏꯌꯦꯡꯕ ꯉꯝꯍꯜꯂꯤ